ꯏꯁꯃꯥꯔꯠ ꯐꯣꯟ ꯑꯗꯨꯒ ꯏꯟꯇꯔꯅꯦꯠꯀꯤ ꯑꯦꯠꯚꯥꯟꯇꯦꯖ ꯑꯗꯨꯒ ꯗꯤꯁꯑꯦꯠꯚꯥꯟꯇꯦꯁꯀꯤ ꯑꯩꯅ ꯍꯥꯏꯒꯦ ꯑꯦꯠꯚꯥꯟꯇꯦꯖꯒꯤꯅ ꯑꯍꯥꯟꯕ ꯍꯥꯏꯒꯦ ꯏꯁꯃꯥꯔꯠ ꯐꯣꯟꯒ ꯏꯟꯇꯔꯅꯦꯠꯀ ꯑꯦꯠꯚꯥꯟꯇꯦꯖ ꯑꯁꯤ ꯀꯔꯤ ꯀꯔꯤꯅꯣ ꯍꯥꯏꯔꯒ ꯑꯦꯠꯚꯥꯟꯇꯦꯖ ꯑꯁꯤ ꯌꯥꯝ ꯂꯩ ꯏꯁꯃꯥꯔꯠ ꯐꯣꯟ ꯁꯤꯖꯤꯟꯅꯈ꯭ꯔꯗꯤ ꯑꯩꯈꯣꯏꯅ ꯀꯔꯤ ꯀꯔꯤ ꯈꯪꯗꯕ꯭ꯔꯥ ꯑꯩꯒꯤ ꯗꯥꯎꯠ ꯂꯩꯕ ꯃꯈꯩ ꯑꯁꯤ ꯏꯁꯃꯥꯔꯠ ꯐꯣꯟꯗꯒꯤ ꯑꯩꯈꯣꯏꯅ ꯊꯤꯗꯣꯛꯄ ꯉꯝꯃꯤ ꯑꯗꯒꯤ ꯑꯩꯒꯤ ꯑꯉꯥꯡ ꯃꯆꯥ ꯑꯃ ꯑꯥ ꯑꯊꯥꯞꯄ ꯑꯃꯗ ꯂꯩꯔꯁꯨ ꯑꯩꯅ ꯃꯥꯕꯨ ꯚꯤꯗꯤꯑꯣ ꯀꯣꯜ ꯇꯧꯔꯒ ꯉꯥꯡꯅꯕ ꯃꯥ ꯀꯔꯝꯕ ꯐꯤꯚꯝꯗ ꯂꯩꯕ꯭ꯔꯥ ꯑꯗꯨꯁꯨ ꯈꯪꯕ ꯉꯝꯃꯤ ꯑꯗꯒꯤ ꯊ꯭ꯔꯨ ꯏꯁꯃꯥꯔꯠ ꯐꯣꯟꯗꯒꯤ ꯑꯩꯅ ꯅꯨꯃꯤꯠ ꯅꯨꯃꯤꯠꯀꯤ ꯀꯔꯤ ꯊꯕꯛ ꯁꯨꯕ꯭ꯔꯥ ꯑꯗꯨꯁꯨ ꯔꯦꯀꯣꯔꯗꯤꯡ ꯂꯣꯏꯅ ꯊꯝꯕ ꯉꯝꯃꯦ ꯑꯗꯨ ꯊ꯭ꯔꯨ ꯏꯟꯇꯔꯅꯦꯠꯇꯒꯤ ꯑꯩꯅ ꯎꯗꯕ ꯂꯝꯗꯝ ꯑꯗꯨꯁꯨ ꯑꯩꯅ ꯊ꯭ꯔꯨ ꯏꯟꯇꯔꯅꯦꯠꯇꯒꯤ ꯑꯩꯅ ꯕ꯭ꯔꯥꯎꯁ ꯇꯧꯔꯒ ꯌꯦꯡꯕ ꯉꯝꯃꯤ ꯑꯗꯒꯤ ꯑꯩꯅ ꯆꯠꯇꯕ ꯃꯐꯝ ꯑꯗꯨꯗꯁꯨ ꯑꯩꯅ ꯌꯦꯡꯕ ꯉꯝꯃꯤ ꯑꯗꯨꯗ ꯅꯠꯇꯦ ꯃꯄꯥꯟꯗ ꯍꯧꯖꯤꯛ ꯍꯧꯖꯤꯛ ꯀꯔꯤ ꯀꯔꯤ ꯊꯣꯛꯄ꯭ꯔꯥ ꯍꯥꯏꯕ ꯃꯈꯩꯁꯨ ꯏꯟꯇꯔꯅꯦꯠꯁꯤꯗꯒꯤ ꯊ꯭ꯔꯨ ꯏꯟꯇꯔꯅꯦꯠꯗꯒꯤ ꯑꯩꯅ ꯈꯪꯕ ꯉꯝꯕꯅꯤ ꯑꯗꯨꯅ ꯏꯁꯃꯥꯔꯠ ꯐꯣꯟ ꯑꯗꯨꯒ ꯏꯟꯇꯔꯅꯦꯠꯀꯤ ꯑꯦꯠꯚꯥꯟꯇꯦꯖꯁꯨ ꯌꯥꯝ ꯂꯩꯌꯦ ꯗꯤꯁꯑꯦꯠꯚꯥꯟꯇꯦꯖ ꯑꯁꯤꯅ ꯀꯔꯤꯅꯣ ꯍꯥꯏꯔꯒ ꯏꯁꯃꯥꯔꯠ ꯐꯣꯟꯒ ꯏꯟꯇꯔꯅꯦꯠꯒꯤ ꯗꯤꯁꯑꯦꯠꯚꯥꯟꯇꯦꯖ ꯑꯁꯤ ꯀꯔꯤꯅꯣ ꯍꯥꯏꯔꯒ ꯑꯉꯥꯡꯈꯣꯏ ꯅꯍꯥ ꯑꯣꯏꯔꯤꯕꯈꯣꯏꯒꯤꯗꯃꯛꯇ ꯁꯤ ꯗꯤꯁꯑꯦꯠꯚꯥꯟꯇꯦꯖ ꯁꯤ ꯌꯥꯝ ꯂꯩꯌꯦ ꯑꯉꯥꯡ ꯂꯥꯏꯔꯤꯛ ꯇꯝꯂꯤꯕ ꯑꯉꯥꯡ ꯑꯃꯅ ꯏꯁꯃꯥꯔꯠ ꯐꯣꯟ ꯑꯁꯤ ꯄꯥꯏꯔꯗꯤ ꯂꯥꯏꯔꯤꯛꯇ ꯀꯟꯁꯟꯇ꯭ꯔꯦꯠ ꯇꯧꯗꯕꯤꯗ ꯃꯣꯕꯥꯏꯜ ꯐꯣꯟ ꯏꯁꯃꯥꯔꯠ ꯐꯣꯟ ꯑꯗꯨꯅ ꯄꯥꯏꯔꯒ ꯒꯦꯝ ꯁꯥꯟꯅꯕ ꯖꯥꯠ ꯖꯥꯠ ꯚꯤꯗꯤꯑꯣ ꯌꯦꯡꯕ ꯑꯗꯨꯗꯒꯤ ꯏꯁꯃꯥꯔꯠ ꯐꯣꯟꯗꯒꯤ ꯐꯠꯇꯕ ꯑꯌꯥꯝꯕ ꯇꯝꯂꯒ ꯏꯃꯨꯡꯗꯁꯨ ꯄ꯭ꯔꯣꯕ꯭ꯂꯦꯝ ꯊꯣꯛꯍꯟꯕ ꯁꯣꯁꯥꯏꯇꯤꯗꯁꯨ ꯄ꯭ꯔꯣꯕ꯭ꯂꯦꯝ ꯊꯣꯛꯍꯟꯕ ꯑꯗꯨꯗꯒꯤ ꯃꯥꯅ ꯁ꯭ꯀꯨꯜ ꯀꯥꯗꯕ ꯀꯥꯒꯗꯕꯗꯁꯨ ꯁ꯭ꯀꯨꯜ ꯀꯥꯗꯕꯤꯗ ꯏꯁꯃꯥꯔꯠ ꯐꯣꯟ ꯒꯦꯝꯁ ꯑꯣꯏꯁꯅꯨ ꯚꯤꯗꯤꯌꯣ ꯑꯣꯏꯁꯅꯨ ꯑꯗꯨꯗꯒꯤ ꯀꯟꯁꯟꯇ꯭ꯔꯦꯠ ꯇꯧꯔꯒ ꯁ꯭ꯀꯨꯜꯁꯤ ꯂꯥꯏꯔꯤꯛ ꯄꯥꯕꯁꯤ ꯐꯖꯅ ꯄꯥꯗ꯭ꯔꯦ ꯑꯗꯒꯤ ꯏꯟꯇꯔꯅꯦꯠꯇꯒꯤ ꯐꯠꯇꯕꯁꯨ ꯎꯏꯌꯦ ꯐꯕꯁꯨ ꯎꯏꯌꯦ ꯐꯠꯇꯕ ꯎꯕꯁꯤꯁꯨ ꯐꯕ ꯎꯕꯁꯤꯡꯁꯨ ꯑꯉꯥꯡꯁꯤꯅ ꯄ꯭ꯔꯦꯛꯇꯤꯁ ꯇꯧꯔꯒ ꯑꯩꯒꯤ ꯏꯃꯨꯡꯗ ꯑꯣꯏꯁꯅꯨ ꯃꯄꯥꯟꯗ ꯑꯣꯏꯁꯅꯨ ꯁ꯭ꯀꯨꯜꯗ ꯑꯣꯏꯁꯅꯨ ꯁꯤ ꯄ꯭ꯔꯣꯕ꯭ꯂꯦꯝꯁꯤ ꯌꯥꯝ ꯀ꯭ꯔꯤꯌꯦꯠ ꯇꯧꯕꯅꯤ ꯑꯗꯨꯅ ꯏꯟꯇꯔꯅꯦꯠꯒ ꯏꯁꯃꯥꯔꯠ ꯐꯣꯟꯒ ꯑꯁꯤ ꯐꯕꯁꯨ ꯌꯥꯝ ꯂꯩ ꯐꯠꯇꯕꯁꯨ ꯌꯥꯝ ꯂꯩꯌꯦ ꯍꯥꯏꯕꯁꯤ ꯑꯩꯈꯣꯏ ꯃꯌꯥꯝꯅ ꯈꯪꯉꯤ